ꯍꯜꯂꯣ ꯁ꯭ꯋꯤꯒꯤꯗꯒꯤ ꯀꯔꯤꯒꯨꯝꯕ ꯑꯃꯇ ꯑꯣꯔꯗꯔ ꯇꯧꯖꯒꯦ ꯀꯩꯁꯥꯅꯄꯥꯠ ꯂꯩꯃꯖꯝ ꯂꯩꯀꯥꯏꯗ ꯂꯩꯕ ꯃꯟꯆꯤꯁ ꯍꯥꯏꯔꯤꯕ ꯔꯦꯁꯇꯨꯔꯦꯟ ꯑꯗꯨꯗꯒꯤ ꯉꯁꯤꯒꯤ ꯑꯣꯏꯕ ꯃꯈꯣꯏꯒꯤ ꯁ꯭ꯄꯤꯁꯦꯜ ꯃꯦꯅꯨꯗ ꯀꯔꯤ ꯀꯔꯤ ꯌꯥꯎꯕꯒꯦ ꯍꯥꯏꯕꯗꯨ ꯑꯃꯨꯛꯇ ꯗꯤꯇꯦꯜꯁ ꯊꯥꯕꯤꯔꯛꯎ